ꯍꯜꯂꯣ ꯀꯅꯥ ꯑꯧ ꯃꯥꯅꯤ ꯃꯥꯅꯤ ꯀꯅꯥ ꯑꯣ ꯑꯣ ꯈꯪꯉꯦ ꯈꯪꯉꯦ ꯑꯣ

ꯑꯣ ꯍꯣꯏ ꯍꯣꯏ ꯂꯥꯛꯑꯣ ꯂꯥꯛꯑꯣ ꯍꯧꯖꯤꯛ ꯑꯗꯨꯝ ꯄꯣꯠ ꯆꯩꯗꯨꯁꯨ ꯑꯗꯨꯝ ꯐꯖꯅ ꯐꯪꯉꯦ ꯊꯣꯛꯄ ꯃꯇꯝꯅꯦ ꯑꯅꯧꯕ ꯋꯦꯗꯔꯁꯤꯕꯨꯗꯤ ꯍꯧꯖꯤꯛꯁꯦ ꯑꯗꯨꯝ ꯍꯥꯏꯗꯤ ꯅꯨꯡꯊꯤꯟꯁꯦ ꯑꯗꯨꯝ ꯈꯔ ꯁꯥꯒꯠꯂꯛꯑꯦ ꯁꯥꯒꯠꯂꯛꯑꯒꯁꯨ ꯅꯨꯃꯤꯗꯥꯡꯁꯦ ꯑꯗꯨꯝ ꯅꯨꯡꯉꯥꯏꯌꯦ ꯑꯗꯨꯝ ꯌꯥꯝ ꯅꯨꯡꯉꯥꯏꯕ ꯃꯇꯝꯅꯤ ꯂꯥꯛꯑꯣ ꯑꯗꯨꯝ ꯄꯣꯠ ꯆꯩꯁꯨ ꯑꯗꯨꯝ ꯍꯥꯏꯗꯤ ꯏꯂꯦꯛꯇ꯭ꯔꯣꯅꯤꯛꯁꯤꯁꯨ ꯀꯩꯒꯤꯁꯨ ꯑꯗꯨꯝ ꯐꯖꯅ ꯐꯪꯕꯅꯤꯅ ꯑꯗꯨꯝ ꯁꯤꯗꯩ ꯇꯧꯕ ꯌꯥꯅꯤ ꯑꯗꯨꯝ ꯂꯥꯛꯑꯣ ꯃꯤ ꯀꯅꯥ ꯀꯅꯥ ꯀꯌꯥꯝ ꯀꯌꯥꯝ ꯂꯥꯛꯇꯧꯕ ꯑꯣꯏꯔꯕ ꯑꯣ ꯐꯪꯅꯤ ꯐꯪꯅꯤ ꯅꯣꯏꯅ ꯑꯗꯨꯝ ꯍꯣꯝ ꯏꯁꯇꯦ ꯇꯧꯐꯝ ꯍꯣꯝ ꯏꯁꯇꯦꯁꯨ ꯑꯗꯨꯝ ꯂꯩ ꯇꯧꯅꯔꯕꯅꯤ ꯍꯧꯖꯤꯛꯇꯤ ꯑꯗꯨ ꯅꯠꯇꯗꯅ ꯑꯩꯈꯣꯏꯒꯤ ꯍꯣꯇꯦꯜꯒꯨꯝꯕ ꯀꯩꯒꯨꯝꯕꯗ ꯑꯗꯨꯝ ꯂꯩꯒꯦꯁꯨ ꯌꯥꯏꯌꯦ ꯍꯣꯇꯦꯜ ꯍꯣꯇꯦꯜ ꯑꯐ ꯑꯐꯕ ꯑꯗꯨꯝ ꯐꯖ ꯐꯖꯕ ꯑꯗꯨꯝ ꯑꯅꯥꯟꯕ ꯑꯗꯨꯝ ꯅꯪꯒꯤ ꯔꯦꯠꯀꯤ ꯃꯇꯨꯡ ꯏꯟꯅ ꯑꯗꯨꯝ ꯃꯌꯥꯝ ꯊꯣꯛꯇꯦ ꯑꯗꯒꯤ ꯄꯣꯠ ꯆꯩ ꯂꯩꯕ ꯈꯣꯠꯄ ꯑꯗꯨꯝ ꯐꯖꯅ ꯑꯗꯨꯝ ꯆꯥꯛ ꯑꯦꯟꯖꯥꯡꯁꯨ ꯐꯖꯅ ꯍꯥꯎꯅ ꯑꯗꯨꯝ ꯁꯤꯟꯕꯅꯦ ꯈꯣꯠꯄꯅꯦ ꯑꯗꯨꯝ ꯍꯣꯏ ꯑꯗꯨ ꯍꯣꯏ ꯌꯥꯅꯤ ꯌꯥꯅꯤ ꯑꯗꯨꯝ ꯇꯨꯝꯃꯨ ꯀꯔꯤ ꯀꯔꯤ ꯑꯗꯨꯝ ꯐꯖꯅ ꯑꯗꯨꯝ ꯆꯪꯕ ꯌꯥꯒꯅꯤ ꯌꯥꯅꯤ ꯑꯗꯨꯝ ꯀꯣꯏꯔꯒ ꯃꯣꯏ ꯃꯅꯨꯡꯗ ꯆꯪꯉꯒ ꯑꯗꯨꯝ ꯎ ꯅꯨꯡ ꯀꯔꯤ ꯀꯔꯥꯡ ꯑꯗꯩ ꯂꯨꯍꯣꯡꯗꯣꯔꯦ ꯍꯥꯏꯕꯅꯤꯅ ꯀꯥꯡꯊꯣꯟ ꯀꯔꯤ ꯀꯔꯤ ꯑꯗꯨꯝ ꯑꯁꯣꯝꯗꯩ ꯂꯧꯕ ꯈꯣꯠꯄ ꯑꯗꯨꯝ ꯐꯖ ꯐꯖꯕ ꯑꯗꯨꯝ ꯍꯧꯖꯤꯛꯇꯤ ꯃꯣꯔꯦꯗꯩ ꯂꯧꯔꯒ ꯑꯗꯨꯝ ꯆꯟꯅꯕꯅꯦ ꯑꯗ ꯑꯗꯨꯃꯥꯏꯅ ꯇꯧꯔꯁꯨ ꯌꯥꯅꯤ ꯑꯗꯨꯝ ꯇꯨꯝꯃꯨ ꯆꯪꯕ ꯌꯥꯅꯤ ꯑꯗꯨꯒ ꯄꯣꯠ ꯆꯩꯁꯨ ꯃꯣꯏ ꯃꯅꯨꯡꯗꯗꯤ ꯌꯥꯝ ꯍꯣꯡꯕꯅꯦ ꯑꯗꯣꯝꯗꯩ ꯑꯗꯨꯝ ꯄꯨꯊꯣꯛꯑꯒ ꯌꯣꯟꯅꯕꯅꯦ ꯑꯗꯨꯅ ꯑꯗꯨꯝ ꯆꯪꯕ ꯌꯥꯒꯅꯤ ꯑꯗꯨꯝ ꯍꯥꯏꯗꯤ ꯑꯗꯨꯝ ꯂꯥꯛꯑꯣ ꯑꯗꯨꯒ ꯑꯩꯈꯣꯏ ꯃꯤ ꯅꯣꯏ ꯃꯉꯥ ꯍꯥꯏꯕ ꯅꯠꯇ꯭ꯔꯣ ꯂꯥꯛꯅꯤ ꯍꯥꯏꯕꯗꯣ ꯍꯣꯏ ꯑꯗꯨ ꯍꯣꯏ ꯑꯗꯨ ꯂꯩꯗꯤ ꯂꯩꯒꯅꯤ ꯂꯩꯗꯤ ꯂꯩꯅꯤ ꯑꯗꯨ ꯃꯌꯥꯝꯅ ꯍꯧꯖꯤꯛ ꯑꯅꯝ ꯇꯧꯅꯔꯤꯁꯤ ꯍꯥꯏꯗꯤ ꯄꯣꯠꯇꯨ ꯄꯨꯊꯣꯛꯄꯗꯨ ꯀꯩꯅꯣ ꯇꯧꯅꯗꯕꯅꯤꯅ ꯑꯩꯈꯣꯏꯒꯤ ꯐꯣꯜꯗꯤꯡꯒꯨꯝꯕ ꯏꯁꯇꯥꯏꯜꯁꯤꯗ ꯑꯅꯝꯕ ꯂꯧꯔꯒ ꯑꯥꯗ ꯆꯟꯈꯠꯄ ꯈꯣꯠꯇꯣꯛꯄ ꯑꯗꯨꯝ ꯃꯁꯤꯅꯤ ꯑꯌꯥꯝꯕ ꯇꯧꯅꯔꯤꯁꯤ ꯑꯗꯨꯅ ꯑꯗꯨꯃꯥꯏꯅ ꯐꯣꯜꯗꯤꯡꯒꯨꯝꯕ ꯂꯧꯔꯒ ꯑꯗꯨꯃꯥꯏꯅ ꯂꯨꯍꯣꯡꯕꯩꯗꯤ ꯑꯗꯨꯝ ꯍꯧꯖꯤꯛꯇꯤ ꯎ ꯁꯨꯕ ꯃꯌꯥꯝ ꯑꯃꯁꯨ ꯍꯧꯖꯤꯛ ꯇꯧꯅꯔꯤꯁꯤ ꯑꯗꯨꯃꯥꯏꯅ ꯂꯧꯔ ꯈꯣꯠꯂꯒ ꯑꯗꯨꯃꯥꯏꯅ ꯇꯧꯅꯕꯅꯦ ꯍꯣꯏ ꯑꯗꯨ ꯂꯩꯐꯝ ꯅꯣꯡꯐꯝꯒꯤꯗꯤ ꯀꯔꯤꯁꯨ ꯊꯣꯏꯗꯣꯛꯄ ꯈꯜꯂꯨꯅꯨ ꯑꯗꯨꯝ ꯍꯣꯇꯦꯜ ꯑꯐ ꯑꯐꯕ ꯃꯌꯥꯝ ꯂꯩꯔꯕꯅꯦ ꯑꯗꯨꯅ ꯑꯗꯨꯝ ꯂꯥꯛꯑꯣ ꯈꯣꯠꯂꯣ ꯑꯗꯨꯝ ꯌꯥꯒꯅꯤ

ꯑꯍꯣꯏ ꯑꯣꯏꯅꯤ ꯑꯣꯏꯒꯅꯤ ꯏꯁꯇꯦ ꯑꯗꯨꯝ ꯐꯖꯅ ꯑꯣꯏꯒꯅꯤ ꯍꯥꯟꯅꯁꯨ ꯑꯗꯨꯝ ꯃꯌꯥꯝ ꯂꯥꯛꯑꯦ ꯂꯥꯛꯑꯦ ꯍꯥꯏꯕꯗꯤ ꯍꯧꯖꯤꯛꯇꯤ ꯇꯨꯔꯤꯁ ꯏꯁꯄꯣꯠ ꯑꯃꯁꯨ ꯑꯣꯏꯔꯦꯗꯅ ꯑꯣꯏꯔꯦꯗꯅ ꯍꯥꯟꯅ ꯍꯥꯏꯗꯤ ꯏꯟꯇꯔꯅꯦꯁꯅꯦꯜꯗꯩ ꯀꯔꯤꯗꯩ ꯅꯦꯁꯅꯦꯜꯗꯩ ꯃꯌꯥꯝ ꯑꯃ ꯂꯥꯛꯄꯅꯤꯅ ꯍꯥꯏꯗꯤ ꯑꯗꯨꯝ ꯐꯖꯅ ꯁꯦꯝꯃꯦ ꯈꯣꯠꯂꯦ ꯁꯔꯀꯥꯔꯅꯁꯨ ꯁꯦꯀ꯭ꯌꯨꯔꯤꯇꯤ ꯐꯖꯅ ꯑꯗꯨꯝ ꯃꯔꯥꯡ ꯀꯥꯏꯅ ꯂꯩꯔꯦ ꯈꯣꯠꯂꯦ ꯑꯗꯨꯅ ꯑꯗꯨꯝ ꯐꯖꯅ ꯑꯗꯨꯝ ꯂꯥꯛꯄ ꯌꯥꯅꯤ ꯑꯗꯨꯝ ꯆꯤꯡꯅꯔꯨꯅꯨ ꯑꯗꯨꯝ ꯍꯣꯇꯦꯜꯁꯨ ꯑꯐ ꯑꯐꯕ ꯃꯌꯥꯝ ꯂꯩꯔꯕꯅꯤꯅ ꯑꯗꯨꯅ ꯑꯗꯨꯝ ꯌꯥꯅꯤ ꯌꯥꯅꯤ ꯂꯥꯛꯄꯤꯌꯨ